ꯍꯧꯖꯤꯛꯀꯥꯟ ꯍꯧꯖꯤꯛꯀꯤ ꯃꯇꯝꯗ ꯅꯨꯄꯤꯁꯤꯡꯅ ꯅꯤꯡꯇꯤꯒꯤ ꯑꯣꯏꯅ ꯊꯦꯡꯅꯔꯤꯕ ꯈꯨꯗꯣꯡꯆꯥꯗꯕꯁꯤꯡ ꯗꯤ ꯂꯩꯖꯗ꯭ꯔꯦ ꯑꯗꯨꯕꯨ ꯅꯨꯄꯤ ꯑꯩꯈꯣꯏꯅ ꯅꯨꯄꯤꯅ ꯈ꯭ꯋꯥꯏꯗꯩ ꯀꯤꯕꯁꯦ ꯉꯔꯥꯡ ꯍꯪꯆꯤꯠ ꯊꯣꯛꯄ ꯔꯦꯞ ꯀꯦꯁ ꯑꯗꯨꯒꯨꯝꯕ ꯍꯧꯖꯤꯛ ꯍꯧꯖꯤꯛ ꯆꯠꯂꯤꯕ ꯀꯣꯜꯀꯇꯥꯗ ꯔꯦꯞ ꯀꯦꯁ ꯑꯁꯤꯒꯨꯝꯕ ꯑꯩꯈꯣꯏꯅ ꯈ꯭ꯋꯥꯏꯗꯒꯤ ꯀꯤꯕ ꯑꯃꯅꯤ ꯑꯩꯍꯥꯛꯀꯤ ꯈꯨꯟꯅꯥꯏꯗ ꯚꯥꯔꯠꯀꯤ ꯈꯨꯟꯅꯥꯏꯗ ꯅꯨꯄꯥꯁꯤꯡꯕꯨ ꯐꯖꯅ

ꯄꯅꯤꯁꯃꯦꯟ ꯄꯤꯒꯅꯤ ꯍꯥꯏꯕ ꯍꯥꯏꯕꯤꯔꯗꯤ ꯀꯤꯍꯟꯕꯤꯔꯗꯤ ꯑꯩꯈꯣꯏ ꯅꯨꯄꯤꯁꯤꯡꯅ ꯐꯖꯅ ꯅꯨꯡꯇꯤꯒꯤ ꯑꯋꯥꯕ ꯀꯔꯤꯁꯨ ꯊꯤꯗꯕꯤꯗ ꯍꯤꯡꯕ ꯉꯝꯒꯅꯤ ꯍꯥꯏꯅ ꯈꯜꯂꯤ ꯍꯧꯖꯤꯛ ꯍꯧꯖꯤꯛ ꯂꯥꯛꯂꯤꯕ ꯍꯧꯖꯤꯛ ꯍꯧꯖꯤꯛ ꯂꯩꯔꯤꯕ ꯄ꯭ꯔꯣꯕ꯭ꯂꯦꯝ ꯑꯁꯤ ꯈꯜꯂꯒ ꯑꯩ ꯋꯥꯈꯜ ꯌꯥꯝ ꯅꯨꯡꯉꯥꯏꯇꯕ ꯊꯣꯛꯑꯦ ꯃꯆꯟꯅꯨꯄꯤ ꯍꯣꯏ ꯑꯩꯒꯤꯗꯤ ꯃꯇꯝꯗꯤ ꯂꯣꯏꯔꯦ ꯍꯣꯏ ꯑꯩꯗꯤ ꯔꯦꯞ ꯀꯦꯁ ꯊꯣꯛꯂꯣꯏ ꯑꯩꯒꯤ ꯃꯇꯝꯗꯗꯤ ꯑꯩꯀꯤ ꯏꯆꯥꯅꯨꯄꯤ ꯑꯩꯒꯤ ꯀꯩꯅꯣ ꯑꯉꯥꯡꯁꯤꯡ ꯂꯥꯛꯂꯤꯉꯥꯏ ꯑꯉꯥꯡꯁꯤꯡꯕꯨ ꯈꯠꯂꯒ ꯋꯥꯈꯜ ꯑꯋꯥꯕ ꯌꯥꯝ ꯊꯣꯛꯂꯛꯑꯦ ꯑꯁꯤꯒꯨꯝꯕ ꯊꯕꯛ ꯑꯁꯤꯒꯨꯝꯕ ꯊꯧꯗꯣꯛ ꯑꯃꯨꯛꯀ ꯊꯣꯛꯂꯗꯤ ꯑꯩꯈꯣꯏ ꯂꯩꯉꯥꯛꯅ ꯐꯖꯅ ꯄꯅꯤꯁꯃꯦꯟ ꯄꯤꯔꯗꯤ ꯅꯨꯄꯥꯁꯤꯡꯅ ꯋꯥꯈꯜꯗ ꯃꯣꯏꯒꯤ ꯋꯥꯈꯜꯗ ꯑꯐꯠꯇꯕ ꯋꯥꯈꯜ ꯊꯣꯛꯂꯛꯂꯁꯨ ꯄꯅꯤꯁꯃꯦꯟꯗꯨ ꯀꯤꯔꯒ ꯇꯧꯔꯣꯏ ꯍꯥꯏꯅ ꯑꯩꯅ ꯈꯜꯂꯦ ꯑꯗꯨ ꯍꯣꯏ ꯐꯖꯅ ꯂꯩꯉꯥꯛꯅ ꯌꯦꯡꯕꯤꯔꯗꯤ ꯑꯩꯈꯣꯏ ꯅꯨꯄꯤꯗꯨꯕꯨ ꯔꯦꯞ ꯀꯦꯁ ꯀꯔꯤꯁꯨ ꯂꯩꯔꯣꯏ